ꯍꯣꯏ ꯍꯣꯏ ꯁꯤꯗ ꯌꯦꯡꯖꯈꯤꯒꯦ ꯑꯃꯨꯛꯇ

ꯎꯝ ꯍꯣꯏ ꯍꯦꯡꯖꯒꯦ

ꯎꯝ ꯁꯤꯒꯤ ꯆꯤꯀꯟ ꯐ꯭ꯔꯥꯏ ꯔꯥꯏ꯭ꯁꯁꯦ ꯁꯤꯒꯤꯁꯦ ꯄ꯭ꯂꯦꯠꯇꯨ ꯑꯅꯤꯈꯛ ꯄꯤꯕꯤꯔꯛꯑꯣ ꯑꯗꯨꯒ ꯀꯩꯅꯣꯒꯤ ꯃꯥꯒꯤ ꯁꯤꯒꯤ ꯕꯅꯥꯅꯥ ꯁꯦꯛꯁꯦ ꯁꯤꯁꯦ ꯑꯅꯤꯃꯒ ꯄꯤꯕꯤꯔꯛꯑꯣ ꯑꯍꯥꯟꯕꯩꯗꯤ ꯁꯤꯁꯦ ꯇꯧꯒꯤꯒꯦ ꯑꯗꯨꯒ ꯑꯗꯨꯝ ꯍꯥꯏꯖꯔꯛꯀꯦ ꯃꯇꯨꯡ ꯇꯥꯕ ꯍꯣꯏ ꯍꯣꯏ ꯌꯦꯡꯖꯔꯒꯦ ꯎꯝ ꯍꯣꯏ ꯑꯗꯨꯒ ꯆꯤꯛꯀꯜ ꯂꯣꯂꯤꯄꯣꯞ ꯀꯨꯝꯕꯗꯤ ꯑꯗꯨꯗꯨꯗꯣ ꯄ꯭ꯂꯦꯠ ꯑꯃ ꯄꯤꯕꯤꯔꯛꯑꯣꯕ ꯀꯣ ꯎꯝ ꯎꯝ ꯑꯗꯨ ꯄ꯭ꯂꯦꯠ ꯑꯣꯏꯅ ꯑꯃ ꯄꯤꯕꯤꯔꯛꯑꯣ

ꯎꯝ ꯍꯣꯏ ꯁꯨꯞ ꯑꯃꯒ ꯄꯤꯕꯤꯔꯛꯑꯣ ꯅꯟ ꯕꯦꯖꯤꯇꯔꯦꯟ ꯑꯣꯏꯕꯗꯣ ꯍꯣꯏ ꯌꯥꯏꯌꯦ ꯑꯗꯨꯝ ꯀꯩꯅꯣ ꯇꯧꯔꯣ ꯈꯔ ꯍꯥꯎꯒꯗꯕ ꯑꯃ ꯑꯗꯨꯝ ꯄꯤꯕꯤꯔꯛꯑꯣ

ꯑꯗꯣ ꯀꯩꯅꯣ ꯑꯇꯩ ꯑꯣꯛꯇꯣꯄꯁ ꯂꯩ ꯍꯥꯏꯗꯥꯏꯅꯦ ꯍꯣꯏ ꯍꯣꯏ ꯑꯗꯨꯗꯣ ꯇꯦꯁ ꯇꯧꯕꯒꯤ ꯑꯣꯏꯅ ꯑꯗꯨ ꯄ꯭ꯂꯦꯠ ꯑꯃꯒ ꯄꯨꯊꯣꯛꯄꯤꯔꯣ ꯑꯗꯨꯅ ꯄ꯭ꯂꯦꯠ ꯑꯃꯃꯝꯗ ꯀꯌꯥ ꯄꯤꯁ ꯀꯌꯥꯒꯨꯝꯕ ꯁꯨꯝ ꯆꯟꯕꯤꯒꯦ ꯑꯣ ꯍꯥꯏꯗꯤ ꯑꯣꯛꯇꯣꯄꯁꯀꯤꯗꯤ ꯍꯥꯏꯗꯤ ꯀꯩꯅꯣꯗ ꯃꯔꯤ ꯆꯟꯗꯣꯏꯁꯤꯅ ꯍꯥꯞ ꯑꯣꯏꯗꯣꯏꯔꯥ ꯐꯨꯜ ꯑꯣꯏꯗꯣꯏꯕ

ꯄ꯭ꯂꯦꯠꯇꯨꯗ ꯑꯗꯨꯝ ꯃꯥꯒꯤꯗꯤ ꯍꯥꯞ ꯄ꯭ꯂꯦꯠ ꯐꯨꯜ ꯄ꯭ꯂꯦꯠ ꯑꯗꯨꯝ ꯅꯥꯏꯗꯦꯕ ꯎꯝ ꯍꯣꯏ ꯌꯥꯅꯤ ꯑꯗꯨꯝ ꯀꯩꯅꯣꯗꯣ ꯐꯨꯜꯗꯨ ꯑꯣꯏꯅ ꯄꯤꯕꯤꯔꯛꯑꯣ ꯌꯦꯡꯂꯒꯦ ꯑꯍꯥꯟꯕꯩꯅꯤꯅ ꯇꯦꯁ ꯇꯧꯔꯒꯦ ꯍꯣꯏ ꯍꯣꯏ ꯍꯣꯏ ꯍꯣꯏ ꯊꯝꯃꯦ